ꯏꯁꯩ ꯁꯛꯄꯒꯤ ꯇꯦꯛꯅꯤꯛꯁꯦ ꯀꯔꯝꯅ ꯄꯨꯊꯣꯛꯄꯒꯦ ꯍꯥꯏꯔꯒꯗꯤ ꯑꯩ ꯏꯁꯥꯃꯛꯁꯦ ꯁꯤꯡꯒꯔꯃꯛꯇꯤ ꯅꯠꯆꯗꯕꯅꯤꯅ ꯁꯨꯝ ꯏꯁꯩ ꯁꯛꯄ ꯄꯥꯝꯖꯕ ꯈꯔ ꯑꯗꯨꯝ ꯍꯩꯖꯕꯒꯤ ꯋꯥꯅꯦꯕ ꯑꯗꯨꯅ ꯁꯤꯡꯒꯔꯒꯩꯅ ꯁꯛꯄ ꯏꯁꯩ ꯇꯝꯕꯤꯕ ꯑꯣꯖꯥꯁꯤꯡꯅ ꯁꯛꯄ ꯃꯣꯏꯁꯤꯡꯒꯤ ꯃꯑꯣꯡ ꯃꯇꯧꯁꯤ ꯌꯦꯡꯉꯒ ꯇꯝꯖꯕꯅꯦ ꯇꯝꯖꯔꯒ ꯑꯗꯨꯝ ꯁꯛꯆꯕꯅꯦꯕ ꯑꯩꯅ ꯐ꯭ꯔꯤ ꯇꯥꯏꯝ ꯂꯩꯕ ꯑꯗꯨꯝ ꯄꯣꯊꯥꯕ ꯀꯩ ꯀꯩ ꯃꯇꯝꯗ ꯑꯗꯨꯝ ꯁꯛꯆꯩꯌꯦꯕ ꯏꯁꯩꯁꯦ ꯑꯗꯨꯒ ꯑꯩꯅ ꯑꯋꯥꯕ ꯃꯥꯏꯌꯣꯛꯅꯕ ꯏꯁꯩ ꯁꯛꯄꯗ ꯑꯋꯥꯕ ꯃꯥꯏꯌꯣꯛꯅꯕ ꯍꯥꯏꯔꯒꯗꯤ ꯑꯩꯈꯣꯏꯒꯤ ꯁꯨꯔ ꯋꯥꯡꯅ ꯋꯥꯡꯅ ꯆꯤꯡꯕꯒꯨꯝꯕ ꯁꯤꯒꯨꯝꯕꯁꯦ ꯈꯔꯗꯤ ꯋꯥꯏ ꯑꯩꯉꯣꯟꯗ ꯇꯝꯃꯨꯕ ꯐꯖꯅ ꯇꯝꯃꯨꯕꯗꯤ ꯅꯠꯇꯕꯅꯤꯅ ꯑꯗꯨꯕꯨ ꯑꯇꯩ ꯑꯇꯩ ꯈꯔ ꯑꯅꯦꯝ ꯑꯅꯦꯝꯕ ꯁꯨꯔꯗꯤ ꯑꯗꯨꯝ ꯍꯩꯖꯩ